ꯃꯅꯤꯄꯨꯔꯤ ꯂꯣꯟ ꯑꯁꯤ ꯁꯪꯁꯀ꯭ꯔꯤꯠ ꯅꯠꯇ꯭ꯔ ꯏꯪꯂꯤꯁꯀꯨꯝꯕ ꯑꯇꯣꯞꯄ ꯂꯣꯟꯁꯤꯡꯅ ꯌꯥꯝꯅ ꯏꯊꯤꯜ ꯄꯤ ꯍꯥꯏꯕꯗꯤ ꯍꯥꯏꯔꯤꯕ ꯁꯪꯁꯀ꯭ꯔꯤꯠ ꯑꯃꯁꯨꯡ ꯏꯪꯂꯤꯁꯀꯤ ꯍꯥꯏꯔꯤꯕ ꯂꯦꯡꯒꯣꯏꯖ ꯂꯣꯟ ꯑꯁꯤꯗꯒꯤ ꯇꯣꯉꯥꯟ ꯇꯣꯉꯥꯟꯕ ꯋꯥꯔꯠ ꯋꯥꯍꯩ ꯁꯤꯖꯟꯅꯗꯨꯅ ꯍꯥꯏꯔꯤꯕ ꯃꯅꯤꯄꯨꯔꯤ ꯂꯣꯟ ꯑꯁꯤꯗ ꯂꯣꯟꯌꯥꯟ ꯑꯣꯏꯅ ꯁꯤꯖꯤꯟꯅꯗꯨꯅ ꯁꯤꯖꯤꯟꯅꯩ ꯃꯔꯝ ꯑꯁꯤꯅ ꯃꯅꯤꯄꯨꯔꯤꯒꯤ ꯂꯣꯟ ꯑꯁꯤ ꯁꯪꯁꯀ꯭ꯔꯤꯠ ꯅꯠꯇ꯭ꯔ ꯏꯪꯂꯤꯁ ꯀꯤ ꯍꯥꯏꯗꯤ ꯏꯪꯂꯤꯁꯀꯨꯝꯕ ꯑꯇꯣꯞꯄ ꯂꯣꯟꯁꯤꯡꯒꯤ ꯏꯊꯤꯜ ꯄꯤ